ꯊꯧꯕꯥꯜ ꯖꯤꯂꯥ ꯑꯁꯤꯗ ꯆꯠꯅꯔꯤꯕ ꯃꯔꯨꯑꯣꯏꯕ ꯃꯤꯌꯥꯝꯅ ꯆꯠꯅꯔꯤꯕ ꯈꯨꯟꯅꯥꯏꯒꯤ ꯑꯣꯏꯕ ꯅꯠꯇ꯭ꯔꯒꯅ ꯅꯥꯠꯀꯤ ꯑꯣꯏꯕ ꯆꯠꯅꯕꯤꯁꯤꯡ ꯑꯗꯨꯗꯤ ꯃꯩꯇꯩꯁꯤꯡꯒꯤ ꯑꯣꯏꯅ ꯊꯥꯕꯜ ꯆꯣꯡꯕ ꯌꯥꯎꯁꯪ ꯑꯃꯁꯨꯡ ꯂꯥꯏ ꯍꯔꯥꯎꯕ ꯑꯗꯨꯒ ꯃꯨꯁꯂꯤꯝꯁꯤꯡꯒꯤ ꯑꯣꯏꯅ ꯏꯠ ꯄꯥꯡꯊꯣꯛꯏ ꯇ꯭ꯔꯥꯏꯕꯦꯜꯁꯤꯡꯒꯤ ꯑꯣꯏꯅ ꯈ꯭ꯔꯤꯁꯃꯥꯁ ꯄꯥꯡꯊꯣꯛꯏ ꯍꯥꯏꯔꯤꯕ ꯆꯠꯅꯕꯤꯁꯤꯡ ꯑꯁꯤꯅ ꯃꯁꯥ ꯃꯁꯥꯒꯤ ꯑꯣꯏꯕ ꯇꯣꯞ ꯇꯣꯞꯄ ꯆꯠꯅꯕꯤ ꯐꯤꯖꯦꯠ ꯆꯛꯆꯥ ꯁꯛ ꯇꯥꯛꯄꯗ ꯃꯇꯦꯡ ꯄꯥꯡꯉꯤ ꯑꯗꯨꯒ ꯆꯠꯅꯕꯤꯁꯤꯡ ꯑꯁꯤꯅ ꯂꯩꯃꯤꯟꯅꯔꯤꯕ ꯇꯣꯉꯥꯟ ꯇꯣꯉꯥꯟꯕ ꯐꯨꯔꯨꯞꯁꯤꯡ ꯑꯁꯤ ꯑꯃꯒ ꯑꯃꯒ ꯅꯨꯡꯁꯤ ꯆꯥꯅꯅ ꯑꯃꯗꯤ ꯍꯔꯥꯎ ꯇꯌꯥꯝꯅ ꯂꯩꯕꯗꯁꯨ ꯆꯥꯎꯅ ꯃꯇꯦꯡ ꯄꯥꯡꯍꯜꯂꯤ